ꯑꯩꯒꯤ ꯑꯀꯣꯝꯕ ꯃꯇꯝꯗ ꯑꯩ ꯁꯤꯅꯤꯃꯥ ꯗ꯭ꯔꯃꯥ ꯌꯦꯡꯉꯤ ꯃꯈꯜ ꯃꯈꯜꯒꯤ ꯏꯁꯩ ꯇꯥꯏ ꯑꯉꯥꯡ ꯂꯥꯏꯔꯤꯛ ꯇꯥꯛꯏ ꯒꯦꯝ ꯁꯥꯟꯅꯩ ꯑꯇꯣꯞꯄ ꯅꯨꯃꯤꯠꯇ ꯑꯩ ꯒꯥꯔꯤ ꯊꯧꯕ ꯇꯝꯃꯤ ꯍꯩ ꯂꯩ ꯊꯥꯏ ꯑꯩꯅ ꯂꯩꯔꯤꯕ ꯑꯩꯅ ꯑꯩꯅ ꯂꯩꯔꯤꯕ ꯀꯥꯗꯣ ꯁꯦꯡꯗꯣꯛꯏ ꯅꯠꯇ꯭ꯔꯒ ꯐꯤ ꯁꯨꯗꯣꯛꯏ ꯃꯔꯛ ꯃꯔꯛꯇ ꯂꯥꯏ ꯌꯦꯛꯄ ꯌꯥꯎꯋꯤ ꯑꯩꯒꯤ ꯑꯋꯥꯠ ꯑꯄꯥ ꯊꯤꯗꯣꯛꯑꯒ ꯕꯖꯥꯔꯗ ꯆꯠꯂꯒ ꯄꯣꯠ ꯆꯩ ꯂꯩ ꯐꯤ ꯂꯣꯟꯕꯒ ꯇꯥꯏꯕꯒꯁꯨ ꯇꯝꯃꯤ ꯀꯩꯁꯨ ꯅꯠꯇꯕꯤꯗ ꯇꯨꯝꯕꯁꯨ ꯌꯥꯎꯋꯤ ꯌꯥꯝꯅ ꯋꯥꯕ ꯅꯨꯃꯤꯠꯇꯗꯤ ꯊꯕꯛ ꯑꯃꯐꯥꯎ ꯇꯧꯗꯕꯤꯗ ꯀꯥꯗ ꯄꯣꯠꯊꯥꯔꯒ ꯅꯠꯇ꯭ꯔꯒ ꯃꯣꯕꯥꯏꯜ ꯌꯦꯡꯗꯨꯅ ꯂꯩ ꯅꯨꯃꯤꯠ ꯈꯔꯗꯅ ꯄꯥꯔꯛꯇ ꯆꯠꯂꯒ ꯁꯥꯟꯅꯔꯨꯏ ꯅꯠꯇ꯭ꯔꯒ ꯋꯥꯀꯤꯡ ꯆꯠꯂꯤ ꯅꯣꯡ ꯐꯥꯗꯣꯛꯅ ꯏꯃꯥꯟꯅꯕꯤꯁꯤꯡꯒ ꯄꯥꯎ ꯐꯥꯎꯅꯔꯒ ꯆꯥꯕ ꯑꯃꯁꯨꯡ ꯀꯣꯏꯕ ꯆꯠꯂꯤ ꯁꯤꯒꯤ ꯃꯇꯝꯁꯦ ꯌꯥꯝꯅ ꯊꯨꯅ ꯍꯧꯈꯤ ꯑꯗꯨ ꯑꯣꯏꯔꯁꯨ ꯌꯥꯝꯅ ꯅꯨꯡꯉꯥꯏꯕ ꯃꯇꯝꯅꯤ ꯑꯩꯅ ꯈ꯭ꯋꯥꯏ ꯄꯥꯝꯕ ꯃꯇꯝꯅꯤ ꯑꯩꯅ ꯑꯗꯨꯝ ꯁꯤꯒꯤ ꯃꯇꯝꯁꯤ ꯅꯤꯡꯁꯤꯡꯗꯨꯅ ꯂꯩ